ꯍꯥꯏ ꯑꯣ ꯀꯔꯤꯅꯣꯝꯇ ꯍꯪꯖꯒꯦ ꯑꯣ ꯑꯩꯁꯦ ꯉꯁꯤꯗ ꯀꯩꯅꯣ ꯃꯅꯤꯄꯨꯔꯗ ꯂꯥꯛꯆꯕꯅꯦꯕ ꯑꯩꯁꯤ ꯀꯩꯅꯣ ꯀꯣꯜꯀꯥꯇꯥꯗꯩꯅꯤ ꯑꯗꯨ ꯑꯩꯁꯦ ꯄꯣꯂꯣ ꯌꯦꯡꯕ ꯂꯥꯛꯆꯕꯅꯦꯕ ꯑꯗꯨ ꯑꯩꯁꯦ ꯄꯣꯂꯣꯒꯤ ꯃꯇꯥꯡꯁꯦ ꯅꯣꯂꯦꯖ ꯀꯌꯥ ꯂꯩꯇꯕ ꯍꯥꯏꯇꯔꯦ ꯑꯗꯨ ꯁꯣꯝꯁꯤ ꯁ꯭ꯋꯥꯏꯗꯒꯤ ꯑꯣꯏꯕꯤꯗꯣꯏꯔꯣ ꯑꯣ ꯆꯥꯛꯇꯤ ꯆꯥꯕꯤꯔꯛꯂꯕꯣ

ꯑꯗꯨ ꯑꯥ ꯑꯥ ꯑꯩꯁꯤ ꯉꯁꯤ ꯊꯨꯡꯂꯕꯅꯤ ꯄꯣꯂꯣ ꯒ꯭ꯔꯥꯎꯟ ꯍꯥꯏꯁꯦ ꯀꯗꯥꯏꯗ ꯂꯩꯕ ꯑꯣꯏꯗꯣꯏꯅꯣ ꯑꯥ ꯈꯪꯖꯩ ꯑꯣ ꯃꯤꯅ ꯃꯄꯥꯜ ꯀꯥꯡꯖꯩꯕꯨꯡꯗ ꯁꯨꯝ ꯍꯥꯏꯔꯛꯄ ꯑꯩꯁꯦ ꯃꯐꯝꯁꯦ ꯈꯪꯗ꯭ꯔꯥꯕ ꯀꯌꯥ

ꯑꯗꯨ ꯄꯣꯂꯣꯒꯤ ꯃꯇꯥꯡꯗ ꯈꯔ ꯍꯥꯏꯕꯤꯕ ꯌꯥꯒꯗ꯭ꯔꯣ ꯎꯝ ꯎꯝ ꯎꯝ

ꯁꯒꯣꯜꯗꯤ ꯍꯧꯖꯤꯛ ꯀꯥꯟꯁꯦ ꯑꯗꯨꯝ ꯃꯔꯥꯡ ꯀꯥꯏꯅ ꯐꯪꯂꯤꯕ꯭ꯔꯥ ꯀꯃꯥꯏꯅ ꯇꯧꯕꯤꯒꯦ

ꯑꯣ ꯌꯥꯝ ꯅꯨꯡꯉꯥꯏꯖꯔꯦ ꯑꯗꯨꯗꯤ ꯉꯁꯤꯒꯤꯗꯤ ꯌꯧꯖꯈ꯭ꯔꯒꯦ ꯃꯊꯪꯗ ꯑꯃꯨꯛ ꯊꯦꯡꯅꯔꯁꯤ ꯎꯝ ꯎꯝ ꯍꯣꯏ ꯍꯣꯏ ꯊꯝꯖꯔꯦ ꯊꯝꯖꯔꯦ